ꯑꯥ ꯈꯥꯃꯦꯟ ꯑꯁꯤꯟꯕꯁꯤꯕꯨ ꯀꯌꯥ ꯄꯤꯒꯦ ꯌꯥꯝ ꯇꯥꯡꯈꯠꯂꯛꯏꯁꯤ ꯀꯩꯒꯤꯅꯣ ꯑꯣ ꯑꯄꯠꯄ ꯈꯣꯠꯄ ꯌꯥꯎꯕ ꯑꯥ ꯑꯣ ꯑꯗꯨꯗꯤ ꯅꯣꯡ ꯆꯤꯡꯒꯤ ꯐꯤꯕꯝꯒꯤ ꯃꯈꯥ ꯄꯣꯜꯂꯦꯅꯦ ꯄꯣꯠ ꯇꯥꯡꯕ ꯍꯣꯡꯕꯁꯦ

ꯎꯝ ꯑꯣ ꯀꯣꯕꯤꯗꯤ ꯀꯌꯥꯒꯤ ꯀꯃꯥꯏ ꯌꯣꯜꯂꯤ ꯀꯣꯕꯤꯗ ꯀꯤꯂꯣ ꯀꯦꯖꯤꯗ ꯀꯨꯟ ꯑꯣꯟꯕ ꯀꯣꯕꯤꯁꯤ ꯃꯔꯛ ꯑꯃ ꯌꯥꯝ ꯍꯣꯡꯉꯝꯃꯗꯥꯏꯅꯦ ꯑꯣ ꯎꯝ ꯂꯩꯔꯤꯕ ꯌꯦꯟꯁꯥꯡ ꯃꯈꯜ ꯈꯥꯃꯦꯟ ꯅꯨꯡꯁꯤꯗꯤ ꯁꯤꯅ ꯀ꯭ꯌꯥꯝ ꯀꯃꯥꯏ ꯊꯥꯔꯤ ꯑꯥ ꯑꯣ ꯃꯁꯤ ꯀꯤꯂꯣꯗꯅꯤꯀꯣ ꯂꯣꯏꯅꯃꯛ ꯑꯣ ꯍꯧꯖꯤꯛꯀꯥꯟꯁꯤꯗꯤ ꯀꯤꯂꯣꯗ ꯑꯣꯟꯕꯅꯕꯨꯗꯤ ꯈ꯭ꯋꯥꯏ ꯐꯩ ꯀꯤꯂꯣꯗ ꯑꯣꯜꯂꯒꯗꯤ ꯀꯦꯖꯤꯗ ꯑꯣꯟꯕꯁꯤꯅ ꯑꯩꯈꯣꯏꯗꯁꯨ ꯂꯩꯔꯤꯕ ꯃꯤꯗꯁꯨ ꯑꯌꯣꯟꯕ ꯃꯤꯗꯁꯨ ꯀꯥꯏꯅꯗ꯭ꯔꯦꯗꯅ ꯑꯝꯇ ꯄꯨꯛꯅꯤꯡꯗ ꯂꯣꯏ ꯆꯝꯅꯩꯗꯅ ꯑꯗꯩ ꯃꯅꯥ ꯃꯁꯤꯡ ꯑꯇꯩ ꯑꯇꯩ ꯀꯣꯕꯤ ꯃꯅꯥꯒꯁꯤꯗꯤ ꯀꯃꯥꯏ ꯌꯣꯟꯕ ꯑ ꯑꯣ ꯌꯥꯡꯈꯩꯒꯤ ꯑꯍꯨꯝ ꯑꯃ ꯂꯧꯔꯒꯅ ꯀꯨꯟ ꯑ ꯑꯗꯨꯗꯤ ꯌꯥꯝ ꯀꯟꯅ ꯍꯣꯡꯕꯁꯨ ꯑꯣꯏꯗꯦ ꯇꯥꯡꯕꯁꯨ ꯑꯣꯏꯗ꯭ꯔꯦꯅꯦ ꯑꯗꯨꯗꯤ

ꯎꯝ ꯑꯣ ꯑꯣ ꯃꯥꯅ ꯍꯦꯟꯒꯠꯄ ꯎꯝ ꯑꯗꯨ ꯐꯗꯤꯒꯣꯝꯁꯤꯗꯤ ꯀꯌꯥ ꯀꯃꯥꯏ ꯌꯣꯜꯂꯤ ꯑ ꯀꯨꯟꯒꯤ ꯑꯍꯨꯝ ꯌꯥꯅꯦꯕ ꯑꯗꯩ ꯀꯩꯅꯣꯁꯤꯗꯤ ꯃꯔꯣꯏ ꯅꯥꯀꯨꯞꯄꯤꯒꯁꯤꯗꯤ ꯀꯌꯥ ꯀꯃꯥꯏ ꯇꯧꯕ

ꯑ ꯎꯝ ꯑꯁ ꯅꯪ ꯄꯤꯔꯨꯛꯁꯤꯗꯤ ꯌꯥꯝ ꯐꯖꯩꯅꯦꯍꯦ ꯄꯦꯔꯨꯛꯁꯤꯗꯤ ꯀꯃꯥꯏ ꯀꯃꯥꯏ ꯌꯣꯜꯂꯤ ꯎꯝ ꯎꯝ ꯎꯝ ꯃꯥꯅꯦ ꯂꯧꯔꯗꯤ ꯂꯣꯏꯅꯃꯛ ꯈꯔ ꯈꯔ ꯂꯧꯒꯦ ꯇꯧꯕꯅꯦ ꯑꯗꯨ ꯊꯕꯤꯗꯤ ꯀꯌꯥ ꯀꯃꯥꯏ ꯌꯣꯜꯂꯦ ꯑꯥ ꯑꯥ ꯑꯣ ꯎꯝ ꯑꯩꯈꯣꯏ ꯁ꯭ꯋꯥꯏꯒꯤ ꯂꯣꯀꯦꯜꯒꯤꯔ ꯃꯄꯥꯟꯒꯤꯔꯣ ꯎꯝ ꯂꯣꯀꯦꯜ ꯀꯗꯣꯝ ꯁꯥꯏꯠꯀꯤꯅꯣ ꯑꯣ ꯍꯣꯏ ꯇꯣꯞꯀꯤꯗꯤ ꯌꯥꯝ ꯐꯩ ꯍꯥꯏ ꯑ ꯇꯣꯞꯀꯤꯗꯤ ꯌꯥꯝ ꯐꯩ ꯍꯥꯏꯕꯅꯤ ꯍꯧꯖꯤꯛꯀꯥꯟꯒꯤ ꯑꯩꯈꯣꯏꯒꯤ ꯇꯤꯟ ꯍꯤꯗꯥꯛ ꯀꯥꯞꯄ ꯈꯣꯠꯄ ꯇꯧꯕꯁꯤꯅꯅꯦ ꯄꯣꯠꯁꯦ ꯆꯥꯕꯁꯤ ꯏꯅꯨꯡ ꯅꯨꯡꯉꯥꯏꯇꯦꯕ ꯇꯤꯟ ꯍꯤꯗꯥꯛ ꯀꯥꯞꯇꯕ ꯖꯒꯥꯁꯤ ꯇꯣꯞꯂꯣꯝꯒꯤꯁꯦ ꯇꯤꯟ ꯍꯤꯗꯥꯛ ꯀꯥꯞꯇꯦ ꯍꯥꯏꯒꯨꯝ ꯇꯧꯗꯥꯏꯅꯦ ꯑ ꯎꯝ ꯎꯝ ꯃꯣꯔꯣꯛ ꯑꯇꯦꯛꯄꯁꯤꯗꯤ ꯀꯃꯥꯏ ꯇꯧꯏ ꯎꯝ ꯀꯤꯂꯣ ꯂꯧꯔꯒꯅ ꯀꯌꯥ ꯎꯝ ꯑꯣ ꯎꯝ ꯎꯝ ꯀꯣꯂꯤ ꯍꯋꯥꯏꯗꯤ ꯀꯌꯥ ꯀꯃꯥꯏ ꯇꯧꯕ ꯀꯤꯂꯣꯗ ꯍꯨꯝꯐꯨ ꯑꯗꯨꯗꯤ ꯌꯥꯝ ꯀꯟꯅ ꯄꯣꯠꯁꯤꯡꯁꯤ ꯇꯥꯡꯕꯗꯤ ꯑꯣꯏꯗ꯭ꯔꯦꯅꯦꯀꯣ ꯎꯝ ꯆꯠꯅꯕꯤ ꯑꯣꯏꯔꯦꯕ ꯑꯗꯒꯤ ꯌꯦꯟꯁꯥꯡ ꯃꯈꯜꯁꯤꯡꯁꯤ ꯕꯤꯠꯔꯨꯠꯁꯤꯗꯤ ꯀꯌꯥ ꯀꯃꯥꯏ ꯇꯧꯏ ꯎꯝ ꯃꯁꯤꯁꯨ ꯍꯛꯆꯥꯡꯗꯗꯤ ꯌꯥꯝ ꯀꯥꯅꯕ ꯄꯣꯠꯅꯤ ꯆꯥꯕꯗ ꯀꯩꯗ ꯆꯝꯐꯨꯠ ꯆꯥꯔꯁꯨ ꯆꯥꯔꯔꯦ ꯍꯤꯡꯅ ꯆꯥꯕꯐꯥꯎ ꯌꯥꯔꯦ ꯁꯤꯗꯤ ꯎꯝ ꯎꯝ ꯎꯝ ꯎꯝ ꯃꯥꯅꯦ ꯃꯥꯅꯦ ꯄꯣꯠꯁꯦ ꯐ꯭ꯔꯦꯁ ꯆꯥꯕꯅꯗꯤ ꯈ꯭ꯋꯥꯏꯗꯩ ꯑꯃꯨꯛ ꯍꯥꯎꯕ ꯃꯥꯏꯔꯦꯟꯒꯁꯤꯗꯤ ꯀꯌꯥ ꯀꯌꯥ ꯌꯣꯜꯂꯤ ꯑ ꯑꯗꯨꯗꯤ ꯃꯥꯏꯔꯦꯟꯁꯤ ꯃꯥꯏꯔꯦꯟꯗꯗꯤ ꯑꯍꯥꯎꯕ ꯍꯥꯎꯇꯕꯁꯨ ꯃꯌꯥꯝ ꯂꯩꯗꯅ ꯑꯣ ꯅꯣꯏ ꯎꯝ ꯑꯣ ꯏꯁꯥꯅ ꯈꯪꯕ ꯄꯣꯠꯅꯦꯕ ꯎꯝ ꯑꯗꯨꯗꯤ ꯂꯩꯁꯜꯂꯨꯔꯒ ꯍꯣꯔꯦꯟ ꯍꯥꯎꯇ꯭ꯔꯗꯤ ꯃꯥꯏꯔꯦꯟꯁꯤꯗꯤ ꯑꯍꯥꯎꯕ ꯑꯥ ꯑꯣ ꯍꯣꯔꯦꯟ ꯈꯥꯏꯗꯣꯛꯎꯔꯒꯗꯤ ꯍꯟꯕ ꯌꯥꯗꯦꯗꯅ ꯑꯗꯨꯅ ꯑꯥ ꯑꯣ ꯑꯧ ꯑꯗꯨꯑꯣꯏꯗꯤ ꯑꯗꯨꯏꯗꯤ ꯌꯥꯝ ꯐꯩꯅꯦ ꯑꯗꯩꯗꯤ ꯍꯥꯏꯔꯤꯕ ꯑꯩ ꯉꯁꯥꯏ ꯍꯪꯏꯕ ꯃꯌꯥꯝꯁꯤꯗꯤ ꯂꯣꯏꯅꯕꯛ ꯃꯄꯨꯝ ꯃꯄꯨꯝ ꯃꯥꯏꯔꯦꯟꯗꯤ ꯈꯥꯏꯔꯒ ꯂꯧꯕ ꯌꯥꯔꯝꯃꯣꯏꯅꯦꯀꯣ ꯑ ꯍꯣꯏ ꯍꯣꯏ ꯑꯗꯨꯗꯤ ꯃꯥꯏꯔꯦꯟ ꯃꯌꯥꯝꯁꯦ ꯈꯒꯗꯤ ꯑꯗꯨꯝ ꯂꯣꯏ ꯂꯧꯕ ꯌꯥꯅꯤꯀꯣ ꯎꯝ ꯌꯥꯝ ꯂꯧꯗ꯭ꯔꯁꯨ ꯃꯈꯜ ꯁꯨꯅ ꯈꯔꯈꯔ ꯂꯧꯒꯦ ꯇꯧꯕꯅꯤ ꯆꯨꯖꯥꯛ ꯑꯅꯧꯕꯗꯤ ꯄꯨꯊꯣꯅꯔꯛꯑꯦ ꯆꯨꯖꯥꯛ ꯑꯅꯧꯕꯗꯤ ꯎꯗꯦ ꯅꯪꯒꯤꯁꯦ ꯑꯣ ꯎꯝ ꯎꯝ ꯇꯤꯜꯍꯧ ꯃꯅꯥ ꯃꯄꯨꯟꯁꯦ ꯀꯌꯥꯗ ꯀꯃꯥꯏ ꯇꯧꯏ ꯀꯨꯟ ꯑꯗꯨꯗꯤ ꯅꯄꯥꯛꯄꯤ ꯁꯤꯅ ꯀꯌꯥ ꯀꯃꯥꯏ ꯇꯧꯕ ꯎꯝ ꯑꯗꯨꯗꯤ ꯐꯔꯦꯅꯦ ꯈꯔꯈꯔ ꯂꯣꯏꯅꯃꯛ ꯈꯒꯗꯪ ꯂꯧꯈꯤꯕ ꯌꯥꯅꯤꯀꯣ ꯃꯄꯨꯟ ꯀꯥꯏꯕꯗꯤ ꯌꯥꯗꯦꯕ ꯑꯥ ꯍꯣꯏ ꯃꯄꯨꯟ ꯀꯥꯏ ꯌꯥꯗꯕꯅꯤꯅ ꯑꯇꯩꯗꯤ ꯆꯣꯏꯅ ꯀꯤꯂꯣ ꯃꯈꯥꯏ ꯀꯩꯀꯩ ꯂꯣꯏ ꯂꯧꯕ ꯌꯥꯕ ꯉꯥꯛꯇꯅꯤꯅ ꯈꯔꯈꯔ ꯂꯧꯕ ꯇꯥꯔꯦꯅꯦ ꯑ ꯍꯣꯏ ꯍꯣꯏ ꯑꯗꯨꯗꯤ ꯈꯔ ꯈꯔ ꯂꯣꯏ ꯑꯣꯟꯁꯟꯕꯤꯔꯛꯑꯣꯅꯦ ꯊꯨꯔꯦ ꯑ ꯍꯣꯏ ꯍꯣꯏ ꯂꯧꯗꯣꯏꯅꯤ ꯑꯧ ꯐꯔꯦ ꯐꯔꯦ ꯎꯝ ꯑꯣꯟꯕꯤꯔꯛꯑꯣ ꯑꯣꯟꯕꯤꯔꯛꯑꯣ